ꯑꯣ ꯍꯜꯂꯣ ꯍꯣꯏ ꯍꯣꯏ ꯍꯣꯏ ꯑꯁꯤ ꯃ꯭ꯌꯨꯖꯤꯛ ꯁꯣ ꯍꯥꯡꯕ ꯅꯨꯄꯥꯗꯨꯅꯦ ꯃꯃꯤꯡ ꯌꯥꯝ ꯆꯠꯄ ꯅꯨꯄꯥꯗꯣ ꯍꯣꯏ ꯍꯣꯏ ꯑꯩ ꯍꯥꯏꯌꯣ ꯍꯥꯏꯌꯣ ꯇꯥꯏꯌꯦ ꯌꯥꯏ ꯌꯥꯏ ꯍꯥꯏꯌꯣ ꯑꯣ ꯅꯪꯗꯤ ꯀꯅꯥ ꯑꯣꯏꯕꯤꯕ ꯑꯠꯁꯥ ꯑꯣ ꯑꯠꯁꯥ ꯑꯠꯁꯥ ꯍꯣꯏ ꯍꯣꯏ ꯅꯍꯥꯟ ꯑꯩꯈꯣꯏ ꯁ꯭ꯋꯥꯏꯒꯤ ꯃ꯭ꯌꯨꯖꯤꯛ ꯑꯃ ꯇꯧꯔꯝꯕꯗꯣꯀꯣ ꯑ ꯑꯣ ꯀꯔꯤ ꯑꯣꯏꯔꯦ ꯍꯣꯏ ꯑꯣ ꯑꯣ ꯑꯣ ꯑꯠꯁꯥ ꯍꯣꯏ ꯍꯣꯏ ꯂꯣꯏꯅ ꯌꯥꯏ ꯅꯍꯥꯟꯒꯤ ꯔꯦꯀꯣꯔꯗꯤꯡ ꯏꯁꯇꯨꯗꯤꯌꯣꯗꯒꯤ ꯈꯔ ꯑꯞꯒ꯭ꯔꯦꯠ ꯇꯧꯔꯕꯅꯤ ꯍꯧꯖꯤꯛꯇꯤ ꯌꯥꯝ ꯅꯨꯡꯉꯥꯏꯔꯕꯅꯤ ꯍꯣꯏ ꯃꯃꯟꯁꯨ ꯈꯔꯗꯤ ꯀꯥꯔꯕꯅꯤꯀꯣ ꯍꯣꯏ ꯑꯗꯨꯗꯤ ꯍꯣꯔꯦꯟ ꯔꯦꯀꯣꯔꯗꯤꯡ ꯇꯧꯕ ꯔꯦꯀꯣꯔꯗꯤꯡ ꯇꯥꯏꯝꯒꯨꯝꯕ ꯂꯣꯏꯅꯀꯣ ꯍꯣꯏ ꯍꯣꯏ ꯀꯔꯤꯁꯨ ꯋꯥꯒꯅꯨ ꯑꯗꯨꯒꯨꯝꯕꯒꯤꯗꯤ ꯑꯩꯅ ꯂꯣꯏꯅ ꯇꯧꯕꯤꯒꯦ ꯑꯗꯨ ꯀꯩꯗꯧꯉꯩ ꯅꯪꯅ ꯇꯧꯅꯤꯡꯕ꯭ꯔꯥ ꯀꯩꯗꯧꯉꯩ ꯑꯣ ꯑꯁ ꯑꯗꯨ ꯑꯗꯨ ꯍꯌꯦꯡ ꯍꯪꯆꯤꯠꯇꯤ ꯑꯩꯗꯤ ꯈꯔ ꯑꯩꯒꯤ ꯀꯩꯗꯧꯋꯦ ꯈꯔ ꯕꯤꯖꯤ ꯑꯣꯏꯌꯦꯅꯦ ꯗꯤꯁ ꯋꯤꯛ ꯐꯥꯎꯕꯗꯤ ꯑꯩꯗꯤ ꯉꯝꯃꯔꯣꯏꯀꯣ ꯑꯗꯨ ꯅꯪ ꯇꯧꯅꯤꯡꯉꯦ ꯍꯥꯏꯔꯗꯤ ꯑꯇꯣꯞꯄꯗ ꯍꯪꯉꯣ ꯑꯗꯨ ꯗꯤꯁ ꯋꯤꯛꯇꯤ ꯑꯩꯗꯤ ꯉꯝꯃꯣꯏꯀꯣ ꯍꯣꯏ ꯍꯣꯏ ꯅꯪ ꯍꯣꯏ ꯍꯣꯏ ꯍꯣꯏ ꯅꯪ ꯉꯝꯅꯦ ꯍꯥꯏꯔꯗꯤꯀꯣ ꯅꯪ ꯉꯥꯏꯕ ꯉꯝꯒꯅꯤ ꯍꯥꯏꯔꯗꯤ ꯑꯩ ꯐꯖꯅ ꯇꯧꯕꯤꯒꯦ ꯑꯗꯨ ꯗꯤꯁ ꯋꯤꯛꯇꯤ ꯕꯤꯖꯤ ꯑꯣꯏꯃꯟꯕ ꯑꯗꯨꯒꯤ ꯑꯩ ꯉꯝꯗꯕꯀꯣ ꯅꯪꯁꯨ ꯍꯣꯏ ꯍꯣꯏ ꯍꯣꯏ ꯍꯣꯏ ꯑꯗꯨꯗꯤ ꯍꯣꯏ ꯅꯦꯛꯁ ꯋꯤꯛꯀꯨꯝꯕꯗꯀꯣ ꯑꯗꯨ ꯍꯣꯏ ꯍꯣꯏ ꯍꯣꯏ